ꯑꯩꯅ ꯃꯤꯁꯣꯗꯒꯤ ꯊꯥꯡ ꯁꯦꯠ ꯑꯃ ꯆꯦꯜꯂꯦꯕꯀꯣ ꯑꯗꯨ ꯃꯥꯒꯤꯗꯣ ꯌꯥꯝꯅ ꯁꯤꯖꯤꯟꯅꯕ ꯌꯥꯝꯅ ꯅꯨꯡꯉꯥꯏꯌꯦ ꯊꯥꯡꯗꯣ ꯁꯦꯠꯇꯣ ꯅꯤꯄꯥꯟ ꯁꯦꯠ ꯑꯃꯗ ꯅꯤꯄꯥꯟ ꯍꯥꯜꯂꯦ ꯑꯗꯣ ꯊꯥꯡꯗꯣ ꯂꯣꯏꯅꯃꯛꯁꯨ ꯁꯨꯔꯦ ꯑꯩꯈꯣꯏꯒꯤ ꯁꯥ ꯀꯛꯅꯕꯁꯨ ꯌꯥꯎꯔꯦ ꯕꯤꯖꯤꯇꯦꯕꯜ ꯁꯣꯏꯅꯕꯁꯨ ꯌꯥꯎꯔꯦ ꯑꯁ ꯌꯥꯝꯅ ꯐꯖꯩꯌꯦ ꯊꯥꯡꯗꯨꯁꯨ ꯃꯁꯛꯁꯨ ꯌꯥꯝꯅ ꯐꯖꯩ ꯑꯗꯨꯒ ꯑꯩꯈꯣꯏꯒꯤ ꯊꯥꯡꯗꯣ ꯃꯌꯥꯗꯣ ꯌꯥꯝꯅ ꯇꯥꯒꯟꯗꯦꯕ ꯃꯌꯥꯗꯣ ꯊꯥꯡꯗꯣ ꯑꯗꯣ ꯑꯗꯨꯒꯤ ꯊꯥꯡꯗꯣ ꯑꯃꯨꯛꯇ ꯂꯩꯔꯒ ꯃꯌꯥꯝꯁꯨ ꯑꯃꯨꯛꯇ ꯌꯦꯡꯕꯤꯌꯨꯅꯦ